ꯂꯧꯎ ꯁꯤꯡꯎꯕꯅ ꯃꯔꯝ ꯑꯣꯏꯔꯒ ꯑꯩꯈꯣꯏꯅ ꯐꯪꯍꯟꯕ ꯄꯣꯠꯊꯣꯛꯁꯤꯡ ꯍꯥꯏꯔꯒꯗꯤ ꯑꯩꯈꯣꯏꯗ ꯆꯦꯡ ꯑꯃ ꯃꯔꯥꯡ ꯀꯥꯏꯅ ꯐꯪꯍꯜꯂꯦ ꯒꯦꯍꯨ ꯑꯜꯂꯨ ꯃꯅꯥ ꯃꯁꯤꯡꯅꯆꯤꯡꯕ ꯑꯁꯨꯝꯕ ꯃꯌꯥꯝ ꯑꯃ ꯐꯪꯍꯜꯂꯦ ꯑꯗꯣ ꯍꯧꯖꯤꯛꯀꯤ ꯃꯇꯝꯗꯗꯤ ꯉꯥꯒꯤ ꯐꯥꯃꯤꯡ ꯍꯥꯏꯕ ꯑꯃꯁꯨ ꯂꯥꯛꯑꯦ ꯌꯦꯟ ꯑꯣꯛ ꯂꯣꯏꯕ ꯐꯥꯝ ꯀꯌꯥ ꯑꯃꯁꯨ ꯂꯥꯛꯑꯦꯕ ꯉꯥꯒꯤ ꯐꯥꯝ ꯂꯥꯛꯄꯁꯤꯅ ꯑꯩꯈꯣꯏꯗ ꯃꯈꯜ ꯃꯊꯦꯜꯒꯤ ꯉꯥ ꯃꯌꯥꯝ ꯑꯃꯁꯨ ꯐꯪꯍꯜꯂꯦ ꯑꯗꯨꯒꯤꯁꯨ ꯃꯊꯛꯇ ꯐꯤꯁꯥ ꯂꯣꯟꯁꯥꯒꯤ ꯃꯌꯥꯝ ꯑꯃꯁꯨ ꯂꯩꯔꯦ ꯍꯧꯖꯤꯛꯇꯤ ꯑꯗꯨꯅ ꯐꯤꯁꯥ ꯂꯣꯟꯁꯥꯁꯤꯅ ꯃꯔꯝ ꯑꯣꯏꯔꯒ ꯑꯩꯈꯣꯏꯗ ꯅꯥꯠꯀꯤ ꯑꯣꯏꯕ ꯃꯈꯜ ꯃꯈꯜꯒꯤ ꯐꯖ ꯐꯖꯕ ꯐꯤ ꯀꯌꯥ ꯑꯃꯁꯨ ꯐꯪꯍꯜꯂꯦ